ꯚꯥꯔꯠꯇ ꯑꯆꯧꯕ ꯑꯑꯣꯟꯕ ꯄꯨꯔꯛꯈꯤꯕꯗ ꯊꯧꯗꯥꯡ ꯂꯧꯈꯤꯕ ꯑꯐꯥꯎꯕ ꯃꯤꯑꯣꯏ ꯈꯔ ꯑꯗꯨꯗꯤ ꯔꯇꯟ ꯇꯇꯥ ꯃꯍꯥꯛꯀꯤ ꯂꯤꯗꯔꯁꯤꯞꯀꯤ ꯃꯈꯥꯗ ꯇꯇꯥ ꯒ꯭ꯔꯨꯞꯅ ꯚꯥꯔꯠꯇ ꯃꯈꯜ ꯃꯈꯥ ꯀꯌꯥꯒꯤ ꯑꯑꯣꯟꯕ ꯄꯨꯔꯛꯈꯤ ꯈꯨꯗꯝ ꯑꯣꯏꯅ ꯑꯣꯇꯣ ꯃꯣꯕꯥꯏꯜ ꯁꯦꯛꯇꯔꯗ ꯁ꯭ꯇꯤꯜ ꯁꯦꯛꯇꯔꯗ ꯑꯃꯁꯨꯡ ꯏꯟꯐꯣꯔꯃꯦꯁꯟ ꯇꯦꯛꯅꯣꯂꯣꯖꯤꯒꯤ ꯂꯝꯗ ꯃꯍꯥꯛꯀꯤ ꯈ꯭ꯋꯥꯏꯗꯒꯤ ꯑꯦꯐꯣꯔꯗꯦꯕꯜ ꯀꯥꯔ ꯇꯇꯥ ꯅꯦꯅꯣ ꯁꯤꯡꯊꯥꯅꯤꯡꯉꯥꯏꯅꯤ ꯃꯍꯥꯛꯅ ꯇꯇꯥ ꯀꯣꯟꯁꯣꯜꯇꯦꯟꯁꯤ ꯁꯔꯚꯤꯁ ꯇꯤ ꯁꯤ ꯑꯦꯁ ꯃꯥꯂꯦꯝꯒꯤ ꯃꯥꯡꯖꯤꯜ ꯊꯥꯕ ꯑꯥꯏ ꯇꯤ ꯀꯣꯝꯄꯅꯤ ꯑꯃ ꯑꯣꯏꯍꯜꯂꯛꯄ ꯑꯁꯤꯅꯤ ꯃꯍꯥꯛꯀꯤ ꯊꯧꯗꯥꯡꯁꯤꯡ ꯑꯁꯤꯅ ꯚꯥꯔꯠꯄꯨ ꯃꯥꯂꯦꯝꯗ ꯁꯛꯇꯥꯛꯅꯕꯒꯤ ꯑꯆꯧꯕ ꯃꯔꯝ ꯑꯣꯏꯍꯜꯂꯤ ꯃꯊꯪꯗ ꯃꯨꯀꯦꯁ ꯑꯝꯕꯥꯅꯤ ꯃꯍꯥꯛꯅ ꯃꯍꯥꯛꯀꯤ ꯔꯤꯂꯥꯏꯟꯁ ꯏꯟꯗꯁꯇ꯭ꯔꯤꯁꯀꯤ ꯈꯨꯊꯥꯡꯗ ꯔꯤꯂꯥꯏꯟꯁ ꯖꯤꯌꯣ ꯍꯧꯗꯣꯛꯇꯨꯅ ꯌꯥꯝꯅ ꯑꯉꯛꯄ ꯐꯪꯅ ꯆꯥꯎꯅ ꯑꯍꯣꯡꯕ ꯑꯃ ꯚꯥꯔꯠꯇ ꯇꯦꯂꯤꯀꯣꯝ ꯁꯦꯛꯇꯔꯗ ꯄꯨꯔꯛꯈꯤ ꯖꯤꯌꯣ ꯂꯥꯛꯄꯗꯒꯤ ꯚꯥꯔꯠꯀꯤ ꯂꯣꯏꯖꯤꯡ ꯂꯣꯌꯥ ꯀꯌꯥꯗ ꯏꯟꯇꯔꯅꯦꯠ ꯌꯥꯝꯅ ꯍꯣꯡꯅ ꯐꯪꯍꯟꯕ ꯉꯝꯈꯤ ꯈꯨꯡꯒꯪꯁꯤꯡꯗ ꯕꯦꯡꯀꯤꯡ ꯁꯔꯚꯤꯁ ꯌꯧꯍꯟꯕ ꯉꯝꯈꯤ ꯚꯥꯔꯠ ꯑꯁꯤ ꯇꯁꯦꯡꯅ ꯗꯤꯖꯤꯇꯦꯜ ꯏꯟꯗꯤꯌꯥ ꯍꯥꯏꯕꯗꯨ ꯖꯤꯌꯣ ꯀꯝꯄꯅꯤꯅ ꯄꯨꯔꯛꯈꯤꯕꯅꯤ ꯍꯥꯏꯕꯗ ꯍꯥꯏꯃꯟꯕ ꯊꯣꯛꯂꯣꯏ ꯑꯁꯤꯇꯁꯨ ꯅꯠꯇꯅ ꯃꯍꯥꯛꯀꯤ ꯖꯤꯌꯣ ꯃꯥꯔꯠ ꯑꯃꯁꯨꯡ ꯔꯤꯂꯥꯏꯟꯁ ꯔꯤꯇꯦꯜꯁꯨ ꯑꯗꯨꯃꯛ ꯌꯥꯝꯅ ꯆꯥꯎꯅ ꯑꯍꯣꯡꯕ ꯄꯨꯔꯛꯈꯤꯕ ꯀꯝꯄꯅꯤ ꯉꯥꯛꯇꯅꯤ ꯃꯊꯪꯗ ꯑꯦꯟ ꯑꯥꯔ ꯅꯔꯥꯌꯟ ꯃꯨꯔꯇꯤ ꯃꯍꯥꯛ ꯑꯁꯤ ꯏꯟꯐꯣꯁꯤꯁꯀꯤ ꯀꯣ ꯐꯥꯎꯟꯗꯔꯅꯤ ꯃꯍꯥꯛꯅ ꯚꯥꯔꯠꯀꯤ ꯑꯥꯏ ꯇꯤ ꯏꯟꯗꯁꯇ꯭ꯔꯤ ꯑꯁꯤ ꯃꯥꯂꯦꯝꯒꯤ ꯊꯥꯛꯇ ꯃꯥꯡꯖꯤꯜ ꯇꯥꯍꯜꯂꯛꯄꯗ ꯌꯥꯝꯅ ꯆꯥꯎꯅ ꯁꯔꯨꯛ ꯌꯥꯈꯤꯕ ꯃꯤꯑꯣꯏ ꯑꯃꯅꯤ ꯏꯟꯐꯣꯁꯤꯁꯅ ꯚꯥꯔꯠꯀꯤ ꯌꯥꯝꯅ ꯃꯔꯨ ꯑꯣꯏꯕ ꯑꯃꯁꯨꯡ ꯑꯆꯧꯕ ꯑꯥꯏꯇꯤꯒꯤ ꯄ꯭ꯔꯣꯖꯦꯛ ꯀꯌꯥ ꯄꯥꯏꯗꯨꯅ ꯂꯥꯛꯈꯤ ꯈꯨꯗꯝ ꯑꯣꯏꯅ ꯏꯅꯧ ꯅꯧꯅ ꯚꯥꯔꯠꯀꯤ ꯏꯟꯀꯝ ꯇꯦꯛꯁ ꯄꯣꯔꯇꯦꯜ ꯏꯟꯐꯣꯁꯤꯁ ꯀꯝꯄꯅꯤꯅ ꯚꯥꯔꯠꯀꯤ ꯅꯍꯥ ꯂꯥꯈ ꯀꯌꯥ ꯊꯕꯛ ꯄꯤꯗꯨꯅ ꯂꯥꯛꯂꯤ ꯃꯊꯪꯗ ꯅꯟꯗꯟ ꯅꯦꯂꯦꯀꯅꯤ ꯃꯍꯥꯛ ꯑꯁꯤꯁꯨ ꯏꯟꯐꯣꯁꯤꯁꯀꯤ ꯀꯣ ꯐꯥꯎꯟꯗꯔ ꯑꯃꯅꯤ ꯚꯥꯔꯠꯀꯤ ꯌꯨꯅꯤꯛ ꯑꯥꯏꯗꯦꯟꯇꯤꯐꯤꯀꯦꯁꯟ ꯑꯣꯊꯣꯔꯤꯇꯤ ꯑꯣꯐ ꯏꯟꯗꯤꯌꯥ ꯌꯨ ꯑꯥꯏ ꯗꯤ ꯑꯦ ꯑꯥꯏ ꯍꯥꯏꯔꯒꯁꯨ ꯈꯪꯅꯕ ꯑꯁꯤꯒꯤ ꯃꯍꯥꯛꯅ ꯍꯧꯗꯣꯛꯈꯤꯕꯅꯤ ꯃꯁꯤꯅ ꯚꯥꯔꯠꯀꯤ ꯅꯥꯒꯔꯤꯛ ꯕꯤꯂꯤꯌꯟ ꯑꯃꯗꯤ ꯍꯦꯟꯅ ꯁꯛꯇꯥꯛ ꯅꯝꯕꯔ ꯍꯥꯏꯕꯗꯤ ꯑꯙꯥꯔ ꯄꯤꯕ ꯉꯝꯈꯤ ꯑꯙꯥꯔꯒꯤ ꯃꯇꯦꯡꯗꯅꯤ ꯚꯥꯔꯠ ꯁꯔꯀꯥꯔꯒꯤ ꯃꯁꯤꯡ ꯊꯤꯉꯝꯗ꯭ꯔꯕ ꯁ꯭ꯀꯤꯝꯁꯤꯡ ꯁꯔꯚꯤꯁꯁꯤꯡ ꯑꯃꯁꯨꯡ ꯑꯦꯗꯃꯤꯅꯤꯁꯇ꯭ꯔꯦꯁꯟꯒꯤ ꯄ꯭ꯔꯣꯁꯦꯁ ꯌꯥꯝꯅ ꯂꯥꯏꯅ ꯑꯃꯁꯨꯡ ꯅꯤꯌꯝ ꯆꯨꯝꯅ ꯁꯦꯟꯖꯥ ꯊꯨꯝꯖꯥ ꯌꯥꯎꯗꯅ ꯄꯥꯡꯊꯣꯛꯄ ꯉꯝꯍꯟꯗꯨꯅ ꯂꯥꯛꯂꯤ ꯃꯁꯤꯡ ꯈꯨꯡꯒꯪꯒꯤ ꯃꯤꯑꯣꯏꯁꯤꯡꯗꯁꯨ ꯕꯦꯡꯀꯤꯡ ꯁꯔꯚꯤꯁ ꯀꯌꯥ ꯌꯥꯝꯅ ꯆꯥꯎꯅ ꯑꯑꯣꯟꯕ ꯄꯨꯔꯛꯄ ꯉꯝꯈ꯭ꯔꯦ ꯑꯙꯥꯔꯒꯤ ꯃꯇꯦꯡꯅ ꯂꯥꯏꯔꯤꯛ ꯂꯥꯏꯁꯨ ꯍꯩꯍꯧꯗꯕ ꯀꯌꯥꯗ ꯅꯠꯇ꯭ꯔꯒ ꯅꯥꯃ ꯁꯣꯏꯔꯕ ꯃꯤꯑꯣꯏꯁꯤꯡꯗ ꯈꯨꯕꯤ ꯅꯝꯂꯒ ꯄꯩꯁꯥ ꯂꯧꯊꯣꯛꯄ ꯅꯠꯇ꯭ꯔꯒ ꯕꯦꯂꯦꯟꯁ ꯌꯦꯡꯕ ꯉꯝꯍꯜꯂꯤ ꯃꯊꯪꯗ ꯑꯖꯤꯝ ꯄ꯭ꯔꯦꯝꯖꯤ ꯃꯍꯥꯛ ꯚꯥꯔꯠꯀꯤ ꯌꯥꯝꯅ ꯁꯤꯡꯊꯥꯅꯤꯡꯉꯥꯏ ꯑꯣꯏꯕ ꯃꯤꯑꯣꯏ ꯑꯃꯅꯤ ꯃꯍꯥꯛꯀꯤ ꯀꯣꯝꯄꯅꯤ ꯋꯥꯏꯞꯄ꯭ꯔꯣ ꯑꯁꯤꯁꯨ ꯏꯟꯐꯣꯁꯤꯁ ꯀꯨꯝꯅ ꯑꯗꯨꯃꯛ ꯃꯇꯤꯛ ꯃꯒꯨꯟ ꯋꯥꯡꯕ ꯀꯣꯝꯄꯅꯤ ꯑꯃꯅꯤ ꯑꯖꯤꯝ ꯄ꯭ꯔꯦꯝꯖꯤꯒꯤ ꯂꯤꯗꯔꯁꯤꯞꯀꯤ ꯃꯈꯥꯗ ꯋꯥꯏꯄ꯭ꯔꯣ ꯀꯝꯄꯅꯤꯒꯤ ꯈꯨꯊꯥꯡꯗ ꯚꯥꯔꯠ ꯑꯁꯤ ꯁꯣꯐꯋꯦꯌꯔꯒꯤ ꯂꯝꯗ ꯌꯥꯝꯅ ꯃꯥꯡꯖꯤꯜ ꯊꯥꯕꯗ ꯃꯇꯦꯡ ꯄꯥꯡꯗꯨꯅ ꯂꯥꯛꯂꯤꯕ ꯃꯤꯑꯣꯏ ꯑꯃꯅꯤ ꯍꯥꯏꯔꯤꯕ ꯃꯤꯑꯣꯏꯁꯤꯡ ꯑꯁꯤꯅ ꯃꯈꯣꯏ ꯃꯈꯣꯏꯒꯤ ꯏꯟꯗꯁꯇ꯭ꯔꯤꯒꯤ ꯂꯝꯗ ꯃꯥꯡꯖꯤꯜ ꯊꯥꯕ ꯊꯕꯛ ꯀꯌꯥꯝ ꯇꯧꯕꯇ ꯅꯠꯇꯅ ꯃꯈꯣꯏꯅ ꯃꯁꯥꯒꯤ ꯑꯃꯁꯨꯡ ꯀꯣꯝꯄꯅꯤ ꯃꯥꯏꯀꯩꯗꯒꯤ ꯌꯥꯝꯅ ꯆꯥꯎꯅ ꯗꯣꯅꯦꯁꯟ ꯀꯌꯥ ꯇꯧꯅ ꯚꯥꯔꯠꯀꯤ ꯈꯨꯡꯒꯪ ꯀꯌꯥꯗ ꯑꯃꯁꯨꯡ ꯂꯥꯏꯔꯕ ꯃꯤꯑꯣꯏ ꯂꯥꯈ ꯀꯌꯥꯒꯤ ꯄꯨꯟꯁꯤ ꯏꯖꯨꯀꯦꯁꯟ ꯁꯦꯛꯇꯔꯗ ꯈꯨꯠꯁꯥ ꯍꯩꯍꯟꯕꯒꯤ ꯂꯝꯗ ꯍꯛꯁꯦꯜꯒꯤ ꯂꯝꯗ ꯑꯃꯗꯤ ꯑꯦꯟꯚꯥꯏꯔꯟꯃꯦꯟꯒꯤ ꯂꯝꯗ ꯍꯛꯊꯦꯡꯅꯅ ꯑꯑꯣꯟꯕ ꯀꯌꯥ ꯄꯨꯗꯨꯅ ꯂꯥꯛꯂꯤ ꯑꯖꯤꯝ ꯄ꯭ꯔꯦꯖꯤꯒꯤ ꯑꯖꯤꯝ ꯄ꯭ꯔꯦꯝꯖꯤ ꯐꯥꯎꯟꯗꯦꯁꯟ ꯄꯟꯕ ꯌꯥꯏ ꯅꯟꯗꯟꯅꯤꯂꯀꯅꯤꯒꯤ ꯑꯦꯛꯁꯇꯦꯞ ꯐꯥꯎꯟꯗꯦꯁꯟ ꯄꯟꯕ ꯌꯥꯏ ꯔꯤꯂꯥꯏꯟꯁ ꯐꯥꯎꯟꯗꯦꯁꯟ ꯏꯟꯐꯣꯁꯤꯁ ꯐꯥꯎꯟꯗꯦꯁꯟ ꯋꯥꯏꯄ꯭ꯔꯣ ꯐꯥꯎꯟꯗꯦꯁꯟ ꯄꯟꯕ ꯌꯥꯕ ꯑꯆꯧꯕ ꯗꯥꯟ ꯇꯧꯕ ꯑꯦꯖꯦꯟꯁꯤ ꯉꯥꯛꯇꯅꯤ